ꯑꯩꯒꯤ ꯀꯩꯅꯣꯝꯃ ꯂꯩꯔꯨꯏꯕ ꯕꯖꯥꯔꯗꯒꯤ ꯄ꯭ꯔꯤꯟꯇꯔ ꯑꯃ ꯑꯗꯨ ꯌꯥꯝ ꯐꯕ ꯋꯥꯅꯤꯗ ꯃꯥꯏ ꯃꯃꯤꯡ ꯄ꯭ꯔꯤꯟꯇꯔꯗꯨꯒꯤ ꯃꯃꯤꯡꯗꯨ ꯀꯩꯅꯣ ꯀꯧꯕꯅꯦ ꯑꯩꯁ ꯄꯤ ꯂꯥꯖꯔ ꯋꯥꯟ ꯖꯦꯔꯣ ꯖꯦꯔꯣ ꯐꯥꯏꯚ ꯇꯨ ꯀꯧꯕꯅꯦꯀꯣ ꯑꯩ ꯑꯩꯒꯤꯗꯣ ꯀꯌꯥ ꯂꯨꯄꯥ ꯀꯌꯥ ꯄꯤꯕꯅꯣ ꯀꯌꯥ ꯀꯌꯥ ꯀꯌꯥ ꯀꯌꯥ ꯂꯨꯄꯥ ꯂꯤꯁꯤꯡ ꯇꯔꯥꯝꯍꯨꯝꯗꯣꯏ ꯈꯛꯇ ꯄꯤꯕꯅꯦꯕ ꯑꯗꯨꯗꯣ ꯃꯤꯒꯤ ꯀꯔꯤ ꯀꯃꯟ ꯐꯦꯃꯦꯂꯤꯅ ꯂꯣꯏꯅ ꯍꯥꯏꯗꯤ ꯀꯩ ꯀꯃꯟ ꯐꯦꯃꯤꯂꯤꯅ ꯂꯣꯏꯅꯃꯛ ꯁꯤꯖꯤꯟꯅꯕ ꯌꯥꯏꯌꯦꯕꯕ ꯈꯪꯕ꯭ꯔꯥ ꯑꯗꯨꯗꯣ ꯅꯣꯏꯁꯨ ꯂꯩꯌꯣꯕ ꯑꯩꯗꯤ ꯂꯩꯌꯦꯕ ꯈꯪꯕ꯭ꯔꯥ ꯑꯗꯨꯗ ꯃꯣꯏ ꯀꯩꯅꯣꯗꯤ ꯌꯥꯗꯝꯅꯦ ꯀꯂꯔꯗꯤ ꯌꯥꯗꯕꯅꯤꯀꯣ ꯀꯂꯔ ꯌꯥꯗ꯭ꯔꯁꯨ ꯑꯩꯈꯣꯏꯒꯤ ꯐꯩꯅꯥꯟꯁꯤꯌꯜ ꯏꯁꯇꯦꯇꯁꯀꯤ ꯃꯇꯨꯡꯏꯟꯅ ꯑꯩꯈꯣꯏꯅ ꯑꯗꯨꯗꯣ ꯂꯩꯕꯅꯦꯀꯣ ꯑꯗꯨꯗꯣ ꯌꯥꯝ ꯐꯕꯅꯦ ꯐꯣꯇꯣ ꯆꯤꯡꯊꯣꯛꯄꯗꯨꯅ ꯀꯂꯔ ꯑꯃ ꯄ꯭ꯔꯤꯟꯇꯔ ꯑꯃꯔꯣꯝꯗ ꯂꯩꯈ꯭ꯔꯦꯗꯅ ꯑꯩꯈꯣꯏꯒꯤ ꯁꯨꯝ ꯌꯨꯝꯒꯤꯒꯨꯝꯕ ꯀꯩꯒꯨꯝꯕ ꯄ꯭ꯔꯤꯟꯇꯔꯒꯨꯝꯕ ꯁꯨꯝ ꯆꯦ ꯆꯥꯡ ꯖꯦꯔꯣꯛꯁ ꯀꯩꯀꯩ ꯇꯧꯕꯗꯣ ꯃꯤꯉꯣꯟꯗ ꯑꯗꯨꯝ ꯆꯠꯂꯤꯗꯅ ꯄꯩꯁꯥꯁꯨ ꯌꯥꯝ ꯇꯤꯡꯉꯤꯗꯅ ꯑꯗꯨ ꯑꯩꯅ ꯍꯥꯏ ꯑꯩꯅ ꯍꯥꯏꯔꯤꯕ ꯄ꯭ꯔꯤꯟꯇꯔ ꯃꯃꯤꯡꯗꯣ ꯍꯩꯁꯄꯤꯒꯤꯗꯣ ꯍꯣꯏ ꯑꯗꯣ ꯂꯩꯌꯣꯕ ꯑꯗꯨꯗꯣ ꯑꯗꯨ ꯂꯩꯕꯅ ꯌꯥꯝ ꯐꯕꯅꯦꯕ ꯑꯗꯒꯤ ꯄꯩꯁꯥꯁꯨ ꯁꯦꯞ ꯑꯣꯏꯔꯦ ꯑꯗꯨ ꯄ꯭ꯔꯤꯟꯇꯔꯁꯨ ꯌꯥꯝ ꯅꯨꯡꯉꯥꯏꯕꯅꯦ ꯆꯞꯄꯤ ꯈꯣꯠꯄꯤ ꯇꯧꯕꯅꯤ ꯑꯇꯣꯞꯄ ꯂꯩꯕꯒꯤ ꯑꯇꯣꯞꯄꯒꯤ ꯄ꯭ꯔꯤꯟꯇꯔꯗꯣ ꯑꯩ ꯁꯤꯖꯤꯟꯅꯩꯌꯦꯕ ꯑꯩ ꯁꯤꯖꯤꯟꯅꯕꯗꯣ ꯆꯦꯗꯣ ꯃꯌꯥꯝ ꯇꯧꯕ ꯀꯥꯟꯗꯅꯦ ꯆꯦ ꯑꯅꯤ ꯑꯅꯤ ꯆꯠꯈꯤꯕ ꯆꯠꯄꯒꯨꯝꯕ ꯌꯥꯎꯕꯅꯦꯕ ꯌꯥꯝ ꯆꯞꯄꯅꯦꯕ ꯑꯗꯨꯗꯣ ꯑꯩꯁꯨ ꯈꯪꯉꯦꯕ ꯑꯗꯣ ꯑꯗꯨꯅꯦ ꯑꯗꯨ ꯂꯩꯌꯣꯕ